ꯑꯩꯒꯤ ꯍꯧꯖꯤꯛ ꯍꯧꯖꯤꯛ ꯒ꯭ꯌꯥꯁ ꯀꯅꯦꯛꯁꯟ ꯑꯣꯏꯔꯦ ꯍꯥꯟꯅ ꯂꯩꯔꯝꯗꯕꯗꯨ ꯍꯧꯖꯤꯛ ꯑꯩꯉꯣꯟꯗ ꯒ꯭ꯌꯥꯁ ꯂꯩꯔꯦ ꯒ꯭ꯌꯥꯁ ꯂꯩꯕꯅ ꯃꯔꯝ ꯑꯣꯏꯔꯒ ꯆꯥꯛ ꯏꯁꯤꯡ ꯊꯣꯡꯕꯁꯨ ꯑꯋꯥꯕ ꯑꯃ ꯑꯣꯏꯔꯝꯕꯗꯨ ꯑꯣꯏꯗ꯭ꯔꯦ ꯆꯥꯛ ꯀꯥꯕꯁꯨ ꯂꯩꯇ꯭ꯔꯦ ꯊꯨꯅ ꯆꯥꯅꯤꯡꯉꯦ ꯊꯨꯅ ꯊꯣꯡꯉꯒ ꯆꯥꯕꯁꯨ ꯌꯥꯔꯦ ꯒ꯭ꯌꯥꯁ ꯑꯣꯏꯕꯅꯤꯅ ꯀꯥꯕꯁꯨ ꯂꯩꯇꯔꯦ ꯑꯗꯨꯅ ꯍꯥꯟꯅ ꯈꯨꯠ ꯈꯣꯡ ꯃꯣꯠꯂꯝꯕꯗꯨꯁꯨ ꯃꯣꯠꯇ꯭ꯔꯦ ꯂꯨꯅ ꯅꯥꯟꯅ ꯀ꯭ꯂꯤꯟ ꯑꯣꯏꯅ ꯒ꯭ꯌꯥꯁ ꯂꯩꯕꯗꯒꯤ ꯊꯣꯡꯖꯔꯦ ꯍꯥꯏꯕ ꯇꯥꯔꯦ ꯑꯗꯨꯒ ꯍꯥꯟꯅ ꯃꯃꯥꯡꯊꯛꯇ ꯒ꯭ꯌꯥꯁ ꯂꯩꯇ꯭ꯔꯤꯉꯩꯒꯤ ꯃꯇꯝꯗꯨꯗ ꯁꯤꯡ ꯈꯨꯜꯂꯨꯔꯅꯤ ꯑꯦꯅꯤ ꯑꯔꯩꯕ ꯃꯐꯝ ꯑꯃꯗꯒꯤ ꯁꯤꯡꯗꯣ ꯆꯣꯠꯂꯝꯕ ꯌꯥꯎꯏ ꯆꯣꯠꯇꯕ ꯌꯥꯎꯏ ꯁꯤꯡꯗꯣ ꯈꯔ ꯈꯖꯤꯛ ꯄꯨꯔꯛꯂꯒ ꯁꯤꯡ ꯂꯣꯏꯊꯣꯛꯈꯤꯗꯅ ꯆꯥꯛ ꯃꯨꯜꯍꯧꯗꯕ ꯌꯥꯎꯏ ꯑꯗꯨꯗꯒꯤ ꯁꯤꯡꯗꯣ ꯄꯨꯔꯀꯑꯒ ꯆꯣꯠꯄꯅ ꯃꯔꯝ ꯑꯣꯏꯔꯒ ꯊꯣꯡꯕꯗ ꯆꯦꯡ ꯆꯪꯕ ꯌꯥꯎꯏ ꯃꯩꯈꯨ ꯈꯨꯕ ꯌꯥꯎꯏ ꯐꯤ ꯃꯣꯠꯂꯤ ꯃꯤꯠꯇ ꯃꯩꯈꯨ ꯈꯨꯏ ꯃꯤꯠꯇ ꯄꯤ ꯇꯥꯏ ꯑꯗꯨꯒꯨꯝꯕ ꯄ꯭ꯔꯣꯕ꯭ꯂꯦꯝ ꯃꯌꯥꯝꯁꯤꯡ ꯑꯗꯣ ꯑꯋꯥꯕ ꯀꯌꯥ ꯃꯥꯌꯣꯛꯅꯈꯤ ꯑꯗꯨꯕꯨ ꯍꯧꯖꯤꯛꯇꯤ ꯒ꯭ꯌꯥꯁ ꯑꯁꯦ ꯑꯩꯉꯣꯟꯗ ꯂꯩꯕꯗꯒꯤꯗꯤ ꯂꯨꯅ ꯅꯥꯟꯅ ꯊꯣꯡꯕ ꯉꯝꯃꯦ ꯍꯥꯏꯕꯗꯤ ꯃꯩꯈꯨ ꯈꯨꯗ꯭ꯔꯦ ꯁꯤꯡ ꯑꯣꯏꯗ꯭ꯔꯕꯅꯤꯅ ꯒ꯭ꯌꯥꯁ ꯁꯤꯂꯤꯟꯗꯔꯅ ꯊꯣꯡꯅꯤꯡꯕ ꯃꯑꯣꯡꯗ ꯊꯣꯡꯉꯒ ꯆꯥꯅꯤꯡꯕ ꯃꯇꯝꯗ ꯆꯥꯔꯦ ꯊꯨꯅꯁꯨ ꯆꯥꯕ ꯌꯥꯔꯦ ꯇꯥꯏꯃꯤꯡ ꯀꯛꯑꯒ ꯆꯥꯛ ꯊꯣꯡꯉꯒ ꯇꯥꯏꯃꯤꯡ ꯀꯛꯑꯒ ꯑꯗꯨꯝ ꯆꯥꯕ ꯌꯥꯔꯦ ꯌꯥꯝꯅ ꯅꯨꯡꯉꯥꯏꯖꯔꯦ ꯍꯥꯏꯕ ꯇꯥꯔꯦ ꯒ꯭ꯌꯥꯁ ꯑꯁꯦ ꯑꯩꯈꯣꯏꯒꯤ ꯃꯤꯄꯨꯝ ꯈꯨꯗꯤꯡꯃꯛꯇ ꯃꯅꯤꯄꯨꯔꯒꯤ ꯑꯃꯁꯨꯡ ꯏꯟꯗꯤꯌꯥꯒꯤ ꯃꯤꯄꯨꯝ ꯈꯨꯗꯤꯡꯃꯛꯇ ꯌꯨꯝꯊꯣꯡ ꯌꯨꯝꯊꯣꯡ ꯈꯨꯗꯤꯡꯒꯤ ꯒ꯭ꯌꯥꯁ ꯁꯤꯂꯤꯟꯗꯔ ꯑꯁꯤ ꯁꯤꯖꯤꯟꯅꯕ ꯑꯣꯏꯕ ꯇꯥꯔꯒꯗꯤ ꯅꯨꯄꯤ ꯑꯉꯥꯡꯁꯨ ꯄꯔꯦꯁꯥꯅꯤ ꯑꯣꯏꯗ꯭ꯔꯦ ꯑꯋꯥꯕ ꯑꯣꯏꯗ꯭ꯔꯦ ꯅꯨꯄꯥꯁꯤꯡꯁꯨ ꯑꯋꯥꯕ ꯑꯣꯏꯗ꯭ꯔꯦ ꯍꯥꯏꯕ ꯋꯥꯐꯝꯁꯤꯡ ꯑꯁꯤ ꯑꯩꯅ ꯑꯥꯄꯤꯜ ꯇꯧꯖꯔꯤ ꯊꯝꯖꯔꯤ ꯍꯥꯏꯕ ꯇꯥꯔꯦ